ꯑꯩꯈꯣꯏꯅ ꯁꯥ ꯑꯅꯧꯕ ꯄꯣꯛꯂꯛꯄ ꯃꯇꯝꯗ ꯑꯩꯈꯣꯏꯅ ꯐꯖꯅ ꯁꯦꯟꯅꯕꯤꯔ ꯐꯖꯅ ꯍꯤꯗꯥꯛ ꯅꯨꯡꯗꯥꯛ ꯀꯥꯞꯄꯤꯕ ꯃꯍꯤꯛ ꯃꯇꯥꯏ ꯆꯪꯗꯅꯕ ꯑꯗꯨꯒ ꯃꯀꯣꯟ ꯁꯦꯝꯕꯤꯔꯒ ꯐꯖꯅ ꯊꯝꯕꯤꯕ ꯌꯥꯏ